ꯑꯩꯅ ꯀꯔꯤꯒꯨꯝꯕ ꯃꯇꯝꯗ ꯂꯥꯏ ꯌꯦꯛꯄꯒꯤ ꯀ꯭ꯂꯥꯁ ꯌꯥꯎꯈ꯭ꯔꯦ ꯀ꯭ꯂꯥꯁ ꯌꯥꯎꯕꯁꯤꯅ ꯑꯩꯉꯣꯟꯗ ꯀꯥꯟꯅꯕ ꯀꯌꯥ ꯐꯪꯍꯜꯂꯤ ꯃꯁꯤꯅ ꯃꯔꯝ ꯑꯣꯏꯔꯒ ꯍꯥꯟꯅ ꯍꯩꯔꯝꯗꯕ ꯈꯪꯂꯝꯗꯕ ꯂꯥꯏ ꯌꯦꯛꯄꯒꯤ ꯅꯤꯌꯣꯝꯁꯤꯡ ꯈꯪꯕ ꯉꯝꯂꯦ ꯂꯥꯏ ꯌꯦꯛꯄꯒꯤ ꯀ꯭ꯂꯥꯁ ꯌꯥꯎꯕꯅ ꯑꯩꯉꯣꯟꯗ ꯍꯥꯟꯅ ꯊꯧꯅꯥ ꯍꯥꯞꯄꯤ ꯀ꯭ꯂꯥꯁ ꯑꯗꯨꯗ ꯇꯝꯃꯤꯟꯅꯔꯤꯕꯁꯤꯡ ꯃꯁꯤꯡꯗꯨꯗ ꯄꯨꯟꯅ ꯇꯥꯊꯣꯛ ꯇꯥꯁꯤꯟ ꯇꯧꯗꯨꯅ ꯑꯣꯖꯥꯁꯤꯡꯅ ꯇꯥꯛꯄꯗꯨ ꯃꯨꯟꯅ ꯇꯥꯔꯒ ꯌꯥꯝꯅ ꯀꯥꯟꯅꯍꯜꯂꯤ